ꯐꯣꯇꯣ ꯀꯥꯞꯞꯁꯦ ꯑꯩꯒꯤ ꯑꯣꯏꯅ ꯌꯥꯝ ꯄꯥꯝꯖꯩ ꯄꯥꯝꯖꯩ ꯍꯥꯏꯕꯗꯤ ꯏꯃꯥꯟꯅꯕꯤꯒ ꯁꯨꯝ ꯄꯨꯟꯕ ꯊꯥꯏꯅ ꯄꯨꯟꯒꯤꯕ ꯁ꯭ꯀꯨꯜꯗ ꯑꯗꯒꯤ ꯏꯃꯥꯟꯅꯕꯤꯒꯤ ꯂꯨꯍꯣꯡꯕ ꯆꯠꯄ ꯑꯗꯒꯤ ꯂꯥꯏ ꯍꯔꯥꯎꯕ ꯌꯦꯡꯕ ꯆꯠꯄ ꯑꯗꯨꯝꯕꯗ ꯀꯥꯞꯈꯤꯕ ꯐꯣꯇꯣꯁꯤꯡꯗꯨ ꯃꯦꯃꯣꯔꯤ ꯑꯣꯏꯅꯕ ꯑꯗꯨꯝꯕꯒꯤ ꯀꯥꯞꯄ ꯌꯥꯝ ꯄꯥꯝꯖꯩ ꯁꯨꯝ ꯋꯥꯈꯟ ꯅꯨꯡꯉꯥꯏ ꯑꯗꯒꯤ ꯀꯜꯀꯇꯥꯗ ꯑꯩ ꯆꯠꯆꯔꯨꯔꯦ ꯑꯣꯔꯤꯁꯥꯗꯒ ꯀꯜꯀꯇꯥꯗꯅ ꯇ꯭ꯔꯦꯅꯤꯡ ꯑꯃꯒꯤ ꯇꯣꯏ ꯃꯦꯀꯤꯡꯒꯤ ꯆꯠꯂꯨꯔꯦ ꯑꯣꯔꯤꯁꯥꯗꯅ ꯕ꯭ꯌꯨꯇꯤ ꯊꯦꯔꯥꯄꯤꯒꯤ ꯇ꯭ꯔꯦꯅꯤꯡ ꯑꯃ ꯆꯠꯆꯔꯨꯔꯦ ꯃꯣꯏꯁꯤꯡꯒ ꯑꯣꯖꯥꯁꯤꯡꯒ ꯄꯨꯟꯗꯅ ꯈꯣꯠꯇꯅ ꯂꯥꯡꯉꯒ ꯃꯇꯝꯗꯨꯗ ꯄꯨꯜꯂꯤꯉꯩ ꯃꯇꯝꯗ ꯅꯨꯡꯁꯤꯅꯅ ꯅꯨꯡꯁꯤ ꯅꯨꯡꯁꯤꯕ ꯐꯣꯇꯣ ꯃꯌꯥꯝ ꯀꯥꯞꯈꯤꯕ ꯑꯗꯨꯒꯨꯝꯕꯒꯤ ꯈꯜꯂꯒ ꯐꯣꯇꯣ ꯀꯥꯞꯄꯁꯤ ꯑꯩꯒꯤ ꯑꯣꯏꯅ ꯄꯥꯝꯖꯩ ꯃꯦꯃꯣꯔꯤ ꯑꯣꯏꯅꯕ ꯑꯗꯨꯒ ꯑꯩꯅ ꯆꯠꯅꯤꯡꯕ ꯂꯝ ꯑꯃ ꯍꯥꯏꯔꯒꯗꯤ ꯗꯤꯜꯂꯤ ꯌꯥꯝ ꯆꯠꯅꯤꯡꯉꯤ ꯑꯗꯨꯃꯉꯥꯏꯔꯦ ꯑꯗꯨꯒ ꯁꯨꯒꯨꯝꯕꯒꯤ ꯈꯜꯂꯒ ꯃꯦꯃꯣꯔꯤ ꯑꯣꯏꯅꯕ ꯐꯣꯇꯣ ꯀꯥꯞꯄꯗꯤ ꯌꯥꯝ ꯄꯥꯝꯖꯩ